ꯑꯩꯅ ꯈꯪꯖꯕ ꯋꯦꯠ ꯍꯦꯟꯒꯠꯄꯒꯤ ꯃꯇꯥꯡꯗ ꯑꯩꯈꯣꯏ ꯈꯨꯡꯒꯪꯒꯤ ꯈꯔꯗꯪ ꯍꯥꯏꯖꯒꯦ ꯑꯩꯈꯣꯏ ꯈꯨꯡꯒꯪꯒꯤ ꯃꯤꯁꯤꯡꯁꯦ ꯁꯥꯟꯅ ꯈꯣꯠꯅꯗꯅ ꯇꯧꯗꯅ ꯀꯩꯒꯨꯝꯕ ꯑꯃꯠꯇꯒꯤ ꯊꯧꯔꯥꯡ ꯇꯧꯗꯦ ꯃꯣꯏꯗꯤ ꯆꯥꯔ ꯊꯛꯑꯒ ꯑꯗꯨꯝ ꯇꯨꯝꯕ ꯈꯣꯠꯄ ꯁꯤ ꯇꯧꯕꯅ ꯑꯗꯨꯝ ꯋꯦꯠꯁꯦ ꯖꯔ ꯖꯔ ꯍꯦꯟꯒꯠꯂꯦ ꯁꯥꯟꯅ ꯈꯣꯠꯅꯔꯒ ꯇꯧꯔꯒ ꯍꯦꯟꯒꯠꯄꯒꯤ ꯋꯥ ꯂꯩꯇꯦ ꯆꯥꯔ ꯊꯛꯑ ꯑꯗꯨꯝ ꯇꯧꯕ ꯑꯁꯤꯅ ꯃꯉꯥꯏꯔꯦ